ꯇꯨꯔꯤꯁ ꯁꯦꯟꯇꯔ ꯑꯅꯛꯄꯗ ꯍꯥꯏꯔꯗꯤ ꯑꯦꯝ ꯑꯦꯝ ꯑꯥꯔ ꯁꯤꯒꯤ ꯇꯨꯔꯤꯁ ꯁꯦꯟꯇꯔꯁꯤ ꯌꯥꯝ ꯅꯨꯡꯉꯥꯏꯕ ꯑꯗꯒꯤ ꯐꯨꯠꯁꯨ ꯌꯥꯝꯅ ꯌꯥꯝ ꯗꯤꯂꯤꯁꯁ ꯑꯣꯏꯕꯒꯤ ꯑꯗꯨꯒ ꯂꯩꯐꯝ ꯆꯥꯐꯝ ꯃꯇꯤꯛ ꯆꯥꯅ ꯊꯝꯕ ꯑꯗꯨꯃꯥꯏꯅ ꯇꯧꯕ ꯃꯐꯝ ꯑꯃ ꯑꯣꯏ ꯑꯗꯨꯅ ꯐꯤꯔꯣꯜꯁꯨ ꯃꯁꯥꯒꯤ ꯑꯗꯨꯝ ꯂꯩꯖꯕ ꯑꯗꯨꯃꯥꯏꯅ ꯑꯣꯏꯕꯅ ꯌꯥꯝ ꯈꯨꯗꯣꯡ ꯆꯥꯏ